ꯎꯝ ꯍꯜꯂꯣ ꯑꯥ ꯀꯜꯆꯔꯒꯤ ꯗ꯭ꯔꯦꯁꯁꯦ ꯃꯈꯜ ꯃꯈꯜ ꯌꯥꯝ ꯂꯩꯌꯦ ꯑꯗꯨ ꯐꯖꯕ ꯐꯖꯕ ꯍꯥꯏꯔꯒꯅ ꯑꯐꯕꯕꯨꯗꯤ ꯂꯣꯏꯅ ꯐꯖꯩ ꯑꯗꯨ ꯃꯈꯜꯁꯦ ꯃꯣꯏ ꯇꯣꯉꯥꯟ ꯇꯣꯉꯥꯟꯕ ꯂꯩꯕꯀꯣ ꯑꯃꯅ ꯑꯥ ꯔꯦꯗꯀ ꯔꯦꯗꯀ ꯕ꯭ꯂꯦꯛꯇ ꯏꯁꯇ꯭ꯔꯤꯞ ꯆꯠꯂꯦ ꯑꯃꯅ ꯕ꯭ꯂꯨꯒ ꯕ꯭ꯂꯦꯛꯀ ꯏꯁꯇꯤꯞ ꯆꯠꯂꯦ ꯒ꯭ꯔꯤꯟꯒ ꯕ꯭ꯂꯦꯛꯅ ꯑꯃꯨꯛꯀ ꯏꯁꯇ꯭ꯔꯤꯞ ꯆꯠꯄꯁꯨ ꯌꯥꯎꯋꯦ ꯑꯗꯨ ꯀꯔꯤ ꯄꯥꯝꯕ꯭ꯔꯥꯀꯣ ꯑꯥ ꯔꯦꯗꯀ ꯕ꯭ꯂꯦꯛꯀ ꯍꯥꯏꯔꯗꯤ ꯍꯣꯏ ꯄ꯭ꯔꯥꯏꯁꯇꯤ ꯑꯃꯅ ꯑꯩꯠ ꯍꯟꯗ꯭ꯔꯦꯗꯇ ꯂꯩꯔꯦ ꯑꯃꯅ ꯋꯥꯟ ꯇꯨ ꯍꯟꯗ꯭ꯔꯦꯗ ꯑꯗꯨꯕꯨ ꯑꯃꯅ ꯇ꯭ꯋꯦꯟꯇꯤ ꯍꯟꯗ꯭ꯔꯦꯗꯇ ꯂꯩꯔꯦ ꯑꯗꯨ ꯀꯔꯤ ꯀꯔꯝꯕꯅ ꯄꯥꯝꯕꯔꯥ ꯑꯥ ꯗꯤꯖꯥꯏꯟꯒꯨꯝꯕ ꯇꯣꯉꯥꯟꯅ ꯂꯥꯛꯄ꯭ꯔꯥ ꯑꯗꯨꯒꯤꯅꯦ ꯍꯣꯏ ꯍꯣꯏ ꯗꯤꯖꯥꯏꯟ ꯐꯥꯎꯕꯗꯤ ꯑꯣꯏꯕꯕꯨꯗꯤ ꯑꯥ ꯇ꯭ꯋꯦꯟꯇꯤ ꯍꯟꯗ꯭ꯔꯦꯗꯇꯨꯅ ꯍꯦꯟ ꯐꯩꯌꯦ

ꯌꯥꯏ ꯌꯥꯏ ꯑꯗꯨꯕꯨꯗꯤ ꯍꯣꯏ ꯁꯤꯒꯤ ꯅꯝꯕꯔꯁꯦ ꯅꯪ ꯋꯥꯆꯞ ꯄꯥꯏꯕ ꯅꯠꯇ꯭ꯔꯣ ꯑꯗꯨꯗ ꯑꯗꯨꯝ ꯑꯥ ꯃꯥꯒꯤ ꯁꯦꯝꯄꯜꯒꯨꯝꯕꯗꯨꯗꯤ ꯑꯩ ꯊꯥꯔꯛꯄꯤꯒꯦ ꯑꯗꯨ ꯅꯪꯅ ꯌꯦꯡꯉꯣ ꯑꯗꯨꯒ ꯌꯦꯡꯈ꯭ꯔ ꯃꯇꯨꯡꯗ ꯑꯗꯨꯝ ꯀꯟꯐꯥꯝꯗꯨ ꯇꯧꯕꯤꯔꯒꯦ

ꯍꯣꯏ ꯌꯥꯏ ꯌꯥꯏ ꯀꯥꯏꯗꯦ ꯍꯣꯏ ꯀꯤꯁꯨ ꯂꯩꯌꯦ ꯑꯗꯨꯒ ꯑꯥ ꯀꯩꯅꯣꯅ ꯅꯪꯅ ꯀꯔꯤ ꯉꯛꯇ ꯅꯦꯀ꯭ꯂꯦꯁ ꯀꯨꯝꯕ ꯍꯥꯞꯅꯤꯡꯉꯥꯏ ꯂꯩꯌꯦ ꯑꯗꯨꯒꯨꯝꯕ ꯍꯣꯏ ꯈꯔ ꯂꯩꯕ ꯍꯣꯏ ꯌꯥꯏ ꯌꯥꯏ ꯀꯥꯏꯗꯦ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ